ꯑꯩꯒꯤ ꯃꯤꯡ ꯃꯣꯍꯃꯠ ꯐꯤꯔꯣꯁ ꯑꯩ ꯃꯣꯔꯦꯗꯒꯤꯅꯤ ꯃꯣꯔꯦ ꯃꯆꯥ ꯑꯃ ꯑꯣꯏꯅ ꯑꯩꯅ ꯃꯣꯔꯦ ꯇꯥꯎꯟꯒꯤ ꯑꯣꯏꯅ ꯍꯥꯏꯅꯤꯡꯕꯗꯤ ꯀꯔꯤꯅꯣ ꯍꯥꯏꯕ ꯃꯇꯝꯗ ꯑꯩꯈꯣꯏꯒꯤ ꯍꯧꯖꯤꯛ ꯍꯧꯖꯤꯛ ꯑꯣꯏꯔꯤꯕ ꯃꯣꯔꯦꯒꯤ ꯍꯣꯁꯄꯤꯇꯥꯜꯁꯤ ꯑꯅꯤꯅꯤ ꯍꯥꯏꯔꯤꯕ ꯍꯣꯁꯄꯤꯇꯥꯜ ꯑꯁꯤ ꯑꯃꯅ ꯄꯤ ꯍꯩꯆ ꯁꯤ ꯑꯃꯅ ꯁꯤ ꯗꯤ ꯑꯦꯁ ꯍꯥꯏꯔꯤꯕ ꯄꯤ ꯍꯩꯆ ꯁꯤ ꯁꯤꯗꯤ ꯑꯗꯨꯝ ꯍꯥꯡꯏ ꯑꯗꯨ ꯃꯥꯁꯤ ꯄꯤꯛꯄꯅ ꯃꯔꯝ ꯑꯣꯏꯔꯒ ꯑꯩꯈꯣꯏꯒꯤ ꯑꯅꯥ ꯂꯥꯏꯌꯦꯡꯕꯁꯤ ꯀꯥꯍꯦꯟꯅ ꯑꯩꯈꯣꯏꯒꯤ ꯗꯣꯛꯇꯔꯁꯤꯡꯁꯤꯅ ꯐꯖꯅ ꯐꯨꯜꯐꯤꯜ ꯑꯣꯏꯗꯕ ꯍꯥꯏꯕꯗꯤ ꯃꯥꯒꯤ ꯔꯨꯝꯗꯨ ꯄꯤꯛꯄꯅꯤꯅ ꯑꯗꯨꯅ ꯌꯥꯔꯒꯗꯤ ꯑꯩꯈꯣꯏꯒꯤ ꯃꯊꯛꯇ ꯂꯩꯔꯤꯕ ꯃꯣꯔꯦ ꯕꯖꯥꯔ ꯁꯥꯏꯠꯇ ꯂꯩꯔꯤꯕ ꯍꯣꯁꯄꯤꯇꯥꯜ ꯑꯁꯤ ꯐꯖꯅ ꯔꯟ ꯇꯧꯕ ꯑꯩ ꯄꯥꯝꯖꯩ ꯍꯥꯏꯔꯤꯕ ꯃꯐꯝ ꯑꯁꯤꯗꯤ ꯍꯧꯖꯤꯛꯀꯤ ꯃꯊꯛꯇ ꯃꯣꯔꯦ ꯕꯖꯥꯔꯗ ꯂꯩꯔꯤꯕ ꯍꯣꯁꯄꯤꯇꯥꯜ ꯑꯁꯤꯗꯤ ꯆꯥꯎꯏ ꯑꯗꯨꯒ ꯃꯁꯤ ꯑꯗ ꯑꯌꯥꯝꯕꯅ ꯃꯣꯔꯦꯒꯤ ꯄ꯭ꯔꯖꯥꯁꯤꯡꯁꯤꯅ ꯀꯔꯤꯒꯨꯝꯕ ꯅꯥꯔꯛ ꯈꯣꯠꯂꯛꯄ ꯑꯃ ꯑꯃ ꯀꯩꯗꯧꯔꯒꯁꯨ ꯃꯁꯤꯗꯤ ꯃꯥꯒꯤ ꯀꯥ ꯀꯔꯤ ꯀꯔꯤ ꯔꯨꯝꯁꯤ ꯆꯥꯎꯕꯅꯤꯅ ꯃꯥꯉꯣꯟꯗ ꯏꯐꯤꯁꯤꯌꯦꯟ ꯐꯖꯅ ꯖꯒꯥꯁꯤ ꯁꯞꯐꯤꯁꯤꯌꯦꯟ ꯑꯣꯏꯒꯅꯤ ꯍꯥꯏꯕꯗꯨ ꯑꯩ ꯃꯁꯤ ꯑꯃ ꯑꯩꯒꯤ ꯃꯣꯠꯇ ꯑꯣꯏꯅ ꯊꯝꯅꯤꯡꯏ